ꯁꯤꯟꯐꯝ ꯑꯃ ꯑꯣꯏꯅ ꯑꯩꯅ ꯉꯥ ꯐꯕꯗ ꯌꯥꯝꯅ ꯄꯨꯛꯅꯤꯡ ꯆꯤꯡꯁꯤꯟꯅꯤꯉꯥꯏ ꯑꯣꯏ ꯃꯗꯨꯗꯤ ꯃꯁꯤꯅꯤ ꯑꯩꯅ ꯉꯥ ꯐꯥꯕ ꯃꯇꯝꯗ ꯑꯩꯈꯣꯏꯒꯤ ꯇꯨꯔꯦꯜꯁꯤꯗ ꯑꯀꯣꯏꯕꯗ ꯆꯠꯂꯒ ꯇꯨꯔꯦꯜ ꯃꯄꯥꯜ ꯑꯁꯤꯗ ꯑꯀꯣꯏꯕꯗ ꯆꯠꯂꯒ ꯑꯩꯈꯣꯏꯒꯤ ꯅꯨꯄꯥ ꯏꯟ ꯑꯁꯤ ꯍꯨꯟꯕ ꯃꯇꯝꯗ ꯑꯩꯉꯣꯟꯗ ꯊꯦꯒꯅꯖꯗꯕ ꯊꯦꯡꯅꯕ ꯈꯨꯗꯣꯡ ꯆꯥꯗꯕꯁꯤꯡ ꯑꯗꯨꯗ ꯑꯩꯉꯣꯟꯗ ꯃꯥꯏꯌꯣꯛ ꯅꯖꯕ ꯄꯨꯛꯅꯤꯡ ꯆꯤꯡꯁꯤꯟꯅꯤꯡꯉꯥꯏ ꯑꯣꯏꯕ ꯑꯩꯉꯣꯟ ꯃꯑꯣꯡ ꯀꯌꯥ ꯊꯦꯡꯅꯖꯩ ꯃꯔꯝꯗꯤ ꯂꯤꯟ ꯂꯛꯂꯛꯄꯁꯨ ꯌꯥꯎꯋꯤ ꯐꯠꯇ ꯍꯥꯎꯊꯤ ꯍꯥꯄꯛꯄꯁꯨ ꯌꯥꯎꯋꯤ ꯑꯗꯨꯒ ꯂꯥꯡ ꯑꯗꯨ ꯃꯣꯠꯇꯅꯉꯥꯏꯒꯤꯗꯃꯛ ꯑꯃꯨꯛ ꯂꯪꯉꯨꯔꯒ ꯑꯃꯨꯛꯀ ꯀ ꯂꯧꯈꯠꯂꯛꯄ ꯃꯇꯝꯗ ꯑꯃꯣꯠꯄꯁꯤꯡ ꯃꯟꯊꯣꯛꯂꯒ ꯑꯃꯨꯛꯀ ꯂꯪꯅꯉꯥꯏ ꯍꯣꯠꯅꯕ ꯃꯁꯨꯝꯕ ꯑꯩꯉꯣꯟꯗ ꯄꯨꯛꯅꯤꯡ ꯆꯤꯡꯁꯟꯅꯉꯥꯏ ꯑꯣꯏꯕ ꯌꯥꯝꯅ ꯌꯥꯎꯋꯤ ꯑꯗꯨꯒ ꯄꯨꯛꯅꯤꯡ ꯀꯣꯝꯊꯣꯛꯅꯉꯥꯏꯁꯨ ꯑꯩꯉꯣꯟꯗ ꯌꯥꯎꯔꯛꯄꯁꯨ ꯃꯇꯥꯡ ꯌꯥꯎꯗꯕ ꯅꯠꯇꯦ ꯃꯔꯝꯗꯤ ꯉꯥ ꯑꯗꯨ ꯐꯔꯥ ꯃꯇꯨꯡꯗ ꯍꯔꯥꯎꯅ ꯀꯣꯝꯅ ꯐꯥꯕ ꯅꯨꯃꯤꯠꯁꯨ ꯌꯥꯎꯔꯤ ꯃꯁꯨꯝꯕ ꯀꯌꯥꯁꯤꯅ ꯑꯩꯈꯣꯏꯗ ꯄꯨꯛꯅꯤꯡ ꯆꯤꯡꯁꯤꯡ ꯅꯤꯉꯥꯏ ꯑꯣꯏꯕ ꯊꯕꯛ ꯊꯧꯔꯝ ꯀꯌꯥ ꯊꯦꯡꯅꯖꯅꯩ ꯉꯥ ꯐꯥꯕꯒꯤ ꯁꯤꯟꯐꯝꯗ ꯂꯩꯔꯕꯅꯤꯅ ꯑꯩꯈꯣꯏꯅ ꯂꯣꯛꯇꯥꯛꯇ ꯐꯥꯔꯁꯨ ꯁꯤꯃꯛꯅꯤ ꯂꯣꯛꯇꯥꯛꯀꯤ ꯑꯃꯣꯠ ꯑꯀꯥꯏꯁꯤꯡ ꯊꯦꯡꯅꯖꯕ ꯃꯇꯝꯗ ꯂꯧꯊꯣꯛꯄ ꯑꯃꯨꯛ ꯍꯨꯟꯕ ꯍꯤꯗ ꯇꯣꯡꯉ ꯂꯪꯕꯗꯤ ꯍꯤ ꯍꯥꯏꯔꯛꯀꯗ꯭ꯔꯥ ꯍꯥꯏꯕꯒꯤ ꯄꯥꯈꯠꯄ ꯆꯤꯡꯅꯕ ꯑꯩꯈꯣꯏꯗ ꯌꯥꯎꯗꯕ ꯅꯠꯇꯦ ꯁꯨꯒꯨꯝꯕ ꯄꯨꯛꯅꯤꯡ ꯆꯤꯡꯁꯤꯟ ꯅꯤꯡꯉꯥꯏ ꯑꯣꯏꯕ ꯃꯋꯣꯡ ꯃꯇꯧ ꯑꯁꯤ ꯉꯥꯃꯤ ꯑꯣꯏꯔꯨꯕꯅ ꯑꯩꯈꯣꯏꯗ ꯃꯁꯨꯝꯕ ꯊꯧꯗꯣꯛ ꯀꯌꯥ ꯑꯁꯤ ꯊꯣꯛꯆꯕꯅꯤ ꯁꯦꯡꯅ ꯍꯥꯏꯔꯀꯥꯟꯗ ꯉꯥꯃꯤꯒꯤ ꯄꯨꯟꯁꯤꯗꯤ ꯌꯥꯝꯅ ꯄꯨꯛꯅꯤꯡ ꯆꯤꯡꯁꯤꯟꯅꯤꯉꯥꯏ ꯑꯣꯏꯕ ꯁꯝꯅ ꯍꯥꯏꯔꯀꯥꯟꯗ ꯑꯩꯈꯣꯏꯒꯤ ꯐꯥꯔꯃꯔꯒꯤ ꯄꯨꯟꯁꯤꯅꯤ ꯉꯥꯃꯤ ꯄ꯭ꯂꯁ ꯐꯥꯔꯃꯔ ꯆꯞ ꯃꯥꯟꯅꯩ ꯑꯃꯠꯇꯅꯤ ꯑꯗꯨꯕꯨ ꯑꯣꯏꯗꯕ ꯌꯥꯗꯕ ꯍꯤꯡꯗꯕ ꯌꯥꯗꯕ ꯃꯔꯝ ꯀꯌꯥ ꯂꯩꯕꯅ ꯑꯩꯈꯣꯏꯗꯤ ꯁꯨꯒꯨꯝꯕꯒꯤ ꯂꯝꯖꯦꯜ ꯑꯁꯤꯗ ꯇꯥꯟꯅꯖꯔꯤꯕꯅꯤ ꯆꯣꯡꯖꯔꯤꯕꯅꯤ ꯆꯠꯆꯔꯤꯃꯤ ꯍꯔꯥꯎꯖꯔꯤꯕꯅꯤ ꯑꯗꯨꯒ ꯆꯥꯅꯕ ꯁꯤꯟꯐꯝ ꯑꯣꯏꯅ ꯄꯨꯟꯁꯤꯒꯤ ꯑꯣꯏꯅ ꯂꯩꯔꯒꯦꯅ ꯈꯟꯖꯈꯤꯕ ꯀꯣꯡꯒꯥꯏ ꯀꯌꯥꯁꯨ ꯃꯤꯀꯨꯞꯁꯨ ꯌꯥꯎꯈꯤ ꯄꯥꯝꯃꯛꯇꯕ ꯃꯤꯀꯨꯞꯁꯨ ꯌꯥꯎꯈꯤ ꯅꯨꯡꯉꯥꯏꯕ ꯃꯇꯥꯡꯗꯗꯤ ꯃꯁꯤꯅ ꯐꯔꯦ ꯍꯥꯏꯕ ꯈꯨꯗꯣꯡ ꯆꯥꯕ ꯀꯌꯥꯁꯤꯁꯨ ꯂꯥꯛꯈꯤ ꯃꯁꯤꯅꯤ ꯍꯥꯏꯖꯅꯤꯡꯉꯤꯁꯤ ꯑꯩꯒꯤ ꯄꯨꯛꯅꯤꯡ ꯆꯤꯡꯁꯤꯟꯅꯤꯉꯥꯏ ꯑꯣꯏꯕ ꯉꯥ ꯐꯥꯕꯒꯤ ꯁꯤꯟꯐꯝꯗ ꯂꯩꯔꯨꯕꯒꯤ ꯃꯔꯝꯗꯤ